ꯑꯩꯅ ꯈ꯭ꯋꯥꯏꯗꯒꯤ ꯆꯥꯎꯊꯣꯛ ꯆꯅꯤꯡꯉꯥꯏ ꯑꯣꯏꯕ ꯃꯥꯏ ꯄꯥꯛꯄ ꯑꯁꯤ ꯑꯩꯅ ꯑꯩꯒꯤ ꯃꯃꯥ ꯑꯃꯁꯨꯡ ꯕꯕꯥꯒꯤ ꯑꯩꯅ ꯀꯩꯒꯨꯝꯕ ꯄꯣꯠ ꯑꯃ ꯌꯥꯝ ꯂꯩꯅꯤꯡꯅ ꯂꯣꯔꯝꯕꯗꯣ ꯂꯩꯕꯁꯨꯝ ꯉꯝꯗꯅ ꯂꯩꯕꯗꯣ ꯑꯩꯅ ꯂꯩꯔꯒ ꯄꯤꯕ ꯉꯝꯈꯤꯕ ꯃꯤꯀꯨꯞꯇꯣ ꯑꯩ ꯈ꯭ꯋꯥꯏꯗꯒꯤ ꯆꯥꯎꯊꯣꯛ ꯆꯅꯤꯡꯉꯥꯏ ꯑꯣꯏꯕ ꯑꯩꯒꯤ ꯃꯥꯏ ꯄꯥꯛꯄ ꯃꯤꯀꯨꯞꯅꯦꯅ ꯈꯜꯂꯤ